ꯍꯣꯏ ꯑꯩꯁꯦ ꯑꯋꯥꯡꯕ ꯀꯥꯕ ꯀꯤꯕ ꯑꯃ ꯂꯩꯈꯤ ꯃꯇꯝ ꯑꯃꯗ ꯑꯩꯅ ꯑꯉꯥꯡ ꯑꯣꯏꯔꯤꯉꯩꯗ ꯆꯩꯔꯥꯎꯆꯤꯡ ꯍꯥꯏꯕ ꯆꯤꯡ ꯑꯗꯨ ꯀꯥꯕ ꯆꯠꯆꯈꯤ ꯑꯩꯒꯤ ꯏꯆꯤꯟ ꯏꯅꯥꯎ ꯏꯇꯥꯁꯤꯡꯒ ꯂꯣꯏꯅꯅ ꯃꯇꯝ ꯑꯗꯨꯗ ꯑꯩꯅ ꯈꯔ ꯀꯥꯈꯠꯂꯕ ꯃꯇꯨꯡꯗ ꯃꯇꯣꯟ ꯌꯧꯔꯝꯗꯥꯏꯗ ꯑꯩꯅ ꯅꯥꯟꯊꯒꯗꯧꯔꯦ ꯍꯥꯏꯗꯨꯅ ꯌꯦꯡꯕ ꯃꯇꯝꯗ ꯑꯋꯥꯡꯕ ꯑꯗꯨꯗꯒꯤ ꯃꯈꯥꯗ ꯌꯦꯡꯊꯕ ꯃꯇꯝꯗ ꯑꯩ ꯀꯣꯛ ꯉꯥꯎꯗꯨꯅ ꯉꯥꯏꯍꯥꯛꯇꯪ ꯃꯤꯠꯁꯦ ꯇꯟꯗꯟ ꯄꯥꯏꯗꯨꯅ ꯂꯩꯈꯤ ꯃꯇꯝ ꯑꯗꯨꯗꯒꯤ ꯑꯩ ꯑꯋꯥꯡꯕ ꯍꯥꯏꯕꯁꯤ ꯀꯥꯕ ꯀꯤꯖꯈꯤ ꯊꯃꯣꯏꯗꯁꯨ ꯆꯤꯡꯅꯕ ꯑꯃ ꯐꯥꯎꯈꯤ ꯉꯁꯤ ꯐꯥꯎꯕꯒꯤ ꯃꯅꯨꯡꯗ ꯑꯋꯥꯡꯕ ꯀꯥꯕꯒꯤ ꯊꯕꯛ ꯑꯁꯤ ꯑꯩ ꯑꯃꯨꯛ ꯍꯟꯅ ꯇꯧꯖꯗ꯭ꯔꯦ ꯃꯗꯨꯒꯤ ꯃꯇꯨꯡꯗ ꯑꯃꯨꯛ ꯑꯩꯅ ꯑꯉꯥꯡ ꯑꯣꯏꯔꯤꯉꯩꯗ ꯑꯩꯈꯣꯏꯒꯤ ꯁꯥꯏꯀꯜꯗ ꯊꯧꯗꯨꯅ ꯆꯤꯡ ꯃꯊꯛꯇ ꯃꯇꯦꯛ ꯈꯔ ꯀꯥꯈꯠꯂꯨꯕ ꯃꯇꯝꯗꯁꯨ ꯅꯥꯟꯊꯔꯛꯈꯤ ꯅꯥꯟꯊꯔꯛꯈꯤꯕꯗꯨꯅ ꯃꯔꯝ ꯑꯣꯏꯔꯒ ꯑꯃꯨꯛ ꯍꯟꯅ ꯑꯋꯥꯡꯕ ꯍꯥꯏꯕ ꯄꯣꯠꯁꯤ ꯑꯩꯒꯤ ꯄꯨꯟꯁꯤꯗ ꯀꯥꯖꯔꯔꯣꯏ ꯍꯥꯏꯅꯁꯨ ꯈꯟꯈ꯭ꯔꯦ ꯀꯤꯈꯤꯕꯗꯨꯅ ꯃꯔꯝ ꯑꯣꯏꯔꯒ ꯍꯧꯖꯤꯛ ꯐꯥꯎꯕꯗꯁꯨ ꯑꯋꯥꯡꯕꯒꯤ ꯊꯕꯛꯇ ꯃꯇꯝ ꯈꯨꯗꯤꯡꯃꯛꯇ ꯀꯥꯖꯗ꯭ꯔꯦ